ꯑꯦꯃꯥꯖꯣꯟꯗꯒꯤ ꯑꯩꯅ ꯖꯤꯌꯥꯎꯃꯤ ꯑꯦꯝ ꯑꯥꯏ ꯅꯣꯠ ꯐꯥꯏꯐ ꯄ꯭ꯔꯣ ꯒꯤ ꯑꯣꯔꯤꯖꯤꯅꯦꯜ ꯏꯌꯨ ꯑꯦꯁ ꯕꯤ ꯆꯥꯔꯖꯔ ꯑꯃ ꯂꯩꯕꯗꯣ ꯂꯣꯀꯦꯜ ꯄ꯭ꯔꯗꯛ ꯀꯤ ꯆꯥꯔꯖꯔ ꯗꯧꯅ ꯇꯧꯔꯝꯃꯤ ꯆꯥꯔꯖ ꯇꯧꯕ ꯃꯇꯝꯗ ꯃꯇꯝꯁꯨ ꯀꯨꯏꯅ ꯆꯪꯉꯤ ꯆꯥꯔꯖ ꯑꯃꯨꯛ ꯆꯪꯉꯤ ꯑꯃꯨꯛ ꯆꯪꯗꯦ ꯇꯧꯏ ꯁꯤꯖꯤꯟꯅꯕ ꯌꯥꯝꯅ ꯅꯨꯡꯉꯥꯏꯇꯦ